ꯀꯨꯝꯍꯩ ꯂꯥꯏꯅꯤꯡꯒꯤ ꯑꯣꯏꯕ ꯊꯧꯔꯝꯒꯤꯗꯃꯛ ꯂꯥꯏꯒꯤ ꯃꯨꯔꯇꯤ ꯁꯥꯕꯁꯦ ꯑꯩ ꯏꯁꯥꯃꯛꯅꯗꯤ ꯁꯥꯖꯗ꯭ꯔꯤ ꯑꯗꯨꯒ ꯑꯩꯈꯣꯏꯒꯤ ꯂꯩꯀꯥꯏꯗ ꯈꯨꯡꯒꯪꯗ ꯂꯥꯏꯒꯤ ꯃꯨꯔꯇꯤ ꯁꯦꯝꯕ ꯁꯥꯕ ꯃꯌꯥꯝ ꯑꯃ ꯇꯧꯋꯤ ꯑꯗꯨꯒꯨꯝꯕꯗꯗꯤ ꯂꯥꯏꯒꯤ ꯃꯨꯔꯇꯤ ꯁꯥꯕꯁꯦ ꯎꯖꯈ꯭ꯔꯦ ꯑꯗꯨꯒ ꯁꯥꯔꯤꯕ ꯃꯨꯔꯇꯤꯗꯣ ꯀꯔꯤꯒꯤꯗꯃꯛ ꯁꯥꯕꯅꯣ ꯍꯥꯏꯖꯔꯒꯗꯤ ꯂꯥꯏ ꯍꯔꯥꯎꯕꯒꯤꯃꯗꯛꯇ ꯁꯥꯕ ꯃꯨꯔꯇꯤꯅꯤ ꯂꯥꯏ ꯍꯔꯥꯎꯕ ꯃꯇꯝꯗ ꯑꯗꯨꯝ ꯑꯌꯥꯝꯕꯅ ꯃꯨꯔꯇꯤ ꯁꯥꯕꯁꯦ ꯑꯗꯨꯝ ꯁꯥꯏ ꯑꯗꯨꯗ ꯎꯏ ꯍꯥꯏ ꯇꯥꯔꯦ